ꯍꯂꯣ ꯑꯣ ꯇꯥꯔꯕꯣ ꯎꯝ ꯀꯩꯀꯩ ꯑꯩ ꯀꯣꯂꯦꯖ ꯄ꯭ꯔꯤꯟꯁꯤꯄꯥꯜꯅꯤ ꯍꯥꯏꯔꯛꯑꯣ ꯑꯥ ꯍꯣꯏ ꯍꯣꯏ ꯑꯉꯥꯡ ꯑꯦꯠꯃꯤꯁꯟ ꯇꯧꯅꯤ ꯍꯥꯏꯗꯥꯏꯅꯦ

ꯎꯝ ꯎꯝ

ꯍꯧꯖꯤꯛꯇꯤ ꯑꯩꯈꯣꯏꯒꯤ ꯀꯣꯂꯦꯖꯀꯤ ꯀꯩꯅꯣꯒꯨꯝꯕ ꯍꯣꯁꯇꯦꯜꯒꯨꯝꯕ ꯀꯩꯒꯨꯝꯕꯗꯤ ꯍꯧꯖꯤꯛꯃꯛꯇꯤ ꯑꯗꯨꯏ ꯈꯨꯗꯣꯡꯆꯥꯕꯗꯤ ꯂꯩꯇꯦꯕ ꯑꯗꯨ ꯀꯣꯂꯦꯖ ꯃꯌꯥ ꯑꯅꯛꯄ ꯑꯗꯨꯋꯥꯏꯗ ꯃꯣꯏ ꯀꯩꯅꯣ ꯇꯧꯔꯒ ꯕꯣꯔꯗꯤꯡꯒꯨꯝꯕ ꯀꯩꯒꯨꯝꯕ ꯑꯗꯨꯗ ꯂꯩꯔꯒ ꯏꯅꯛ ꯅꯛꯅꯕꯅꯤ ꯑꯗ ꯇꯝꯕꯕꯨꯗꯤ ꯌꯥꯅꯤꯑꯕ ꯑꯗꯨꯒ ꯃꯔꯨꯑꯣꯏꯅ ꯀꯣꯂꯦꯖ ꯃꯅꯨꯡꯃꯛꯇꯗꯤ ꯑꯩꯈꯣꯏ ꯕꯣꯔꯗꯤꯡ ꯀꯩꯒꯨꯝꯕꯗꯤ ꯍꯥꯡꯁꯨ ꯍꯥꯡꯅꯗꯦ ꯂꯩꯇꯦ ꯍꯥꯏ ꯇꯥꯔꯦ ꯑꯩꯈꯣꯏꯗꯤ ꯀꯩꯅꯣ ꯌꯥꯝ ꯆꯪꯕꯗꯤ ꯅꯠꯇꯦꯗ ꯑꯗꯨꯝ ꯑꯩꯈꯣꯏ ꯀꯩꯅꯣꯗ ꯀ꯭ꯂꯥꯔꯛꯇ ꯍꯥꯏꯐꯦꯠ ꯍꯪꯉꯒꯀꯣ ꯑꯗꯨꯏꯗꯤ ꯑꯩꯅ ꯀꯌꯥ ꯇꯧꯔꯤꯅꯣ ꯀꯔꯤ ꯇꯧꯔꯤꯅꯣ ꯑꯗꯨꯗꯤ ꯑꯗꯨꯝ ꯍꯥꯏꯔꯛꯀꯦ ꯑꯗꯨꯒ ꯎꯝ ꯎꯝ ꯍꯣꯏ ꯍꯦ ꯅꯣꯏꯒꯤ ꯀꯩꯅꯣ ꯁꯦꯗꯨꯜ ꯀꯥꯁꯀꯤ ꯑꯣꯏꯔꯗꯤꯀꯣ ꯃꯣꯏ ꯏꯁꯀꯣꯂꯥꯔꯁꯤꯞꯀꯨꯝꯕ ꯑꯗꯨꯝ ꯄꯤꯕꯅꯤ ꯑꯗꯩ ꯃꯦꯔꯤꯠ ꯏꯁꯀꯣꯂꯥꯔꯁꯤꯞ ꯑꯗꯨꯒꯨꯝꯕꯁꯨ ꯑꯗꯨꯝ ꯄꯤꯌꯦ ꯑꯗꯒꯤ ꯃꯥꯒꯤ ꯑꯉꯥꯡꯒꯤ ꯀꯩꯅꯣ ꯇꯧꯕ ꯇꯣꯉꯥꯟ ꯇꯣꯉꯥꯟꯕ ꯑꯩꯈꯣꯏ ꯍꯥꯏꯗꯤ ꯀꯝꯄꯤꯇꯤꯁꯟ ꯃꯌꯥꯝ ꯑꯃ ꯌꯥꯎꯅꯉꯥꯏꯒꯤꯃꯛꯇꯁꯨ ꯑꯩꯈꯣꯏ ꯁꯥꯇ꯭ꯔꯁꯤꯡꯗ ꯑꯗꯨꯝ ꯍꯣꯠꯅꯕ ꯌꯥꯏ ꯍꯥꯏ ꯇꯥꯔꯦ ꯃꯣꯏꯅꯁꯨ ꯑꯗꯨ ꯑꯣꯖꯥꯁꯤꯡꯗꯤ ꯍꯧꯖꯤꯛꯇꯤ ꯑꯐꯕ ꯉꯥꯛꯇ ꯂꯥꯛꯑꯕꯅꯤꯅꯀꯣ ꯌꯥꯝ ꯐꯖꯅ ꯇꯝꯕꯤꯌꯦ ꯍꯧꯖꯤꯛꯀꯥꯟꯗꯤ ꯀꯣꯂꯦꯖ ꯑꯇꯩꯒ ꯀꯝꯄꯤꯌꯥꯔ ꯇꯧꯔꯛꯑꯗꯤ ꯈꯥꯡꯉꯕꯣꯛ ꯀꯣꯂꯦꯖꯁꯤ ꯁꯤꯗꯒꯤ ꯊꯣꯛꯈꯤꯕ ꯁꯥꯇ꯭ꯔꯁꯤꯡꯁꯤ ꯍꯧꯖꯤꯛ ꯑꯥꯏ ꯑꯦꯁ ꯀꯨꯝꯕ ꯂꯣꯏꯕ ꯑꯗꯒꯤ ꯁꯦꯀꯨꯂꯔꯗ ꯑꯥ ꯋꯥꯡꯅ ꯇꯧꯔꯒ ꯀꯣꯂꯦꯖꯀꯤ ꯄ꯭ꯔꯣꯐꯦꯁꯥꯔ ꯑꯣꯏꯕ ꯌꯨꯅꯤꯚꯔꯁꯤꯇꯤꯗ ꯏꯕꯟ ꯆꯥꯟꯆꯦꯂꯔ ꯑꯣꯏꯕꯐꯥꯎꯕ ꯑꯗꯨꯝ ꯌꯥꯎꯔꯛꯈ꯭ꯔꯦ ꯍꯥꯏ ꯇꯥꯔꯦ ꯑꯩꯈꯣꯏ ꯀꯣꯂꯦꯖꯁꯤꯗꯒꯤ ꯑꯗꯨꯅ ꯌꯥꯝ ꯐꯩ ꯃꯥꯒꯤ ꯀꯦꯔꯤꯌꯥꯔ ꯀꯩꯀꯩ ꯁꯦꯝꯒꯦ ꯍꯥꯏ ꯇꯥꯔꯒꯗꯤ ꯍꯧꯖꯤꯛꯀꯤ ꯁ꯭ꯀꯨꯜꯒꯤ ꯏꯁꯇꯥꯞꯁꯤꯡꯁꯤ ꯌꯥꯝꯅ ꯗꯤꯗꯤꯀꯦꯇꯦꯠ ꯑꯣꯏꯕ ꯀꯠꯊꯣꯛꯄ ꯑꯗꯨꯝꯕ ꯃꯤ ꯉꯥꯛꯇꯅꯤ ꯍꯥꯏ ꯇꯥꯔꯦ ꯎꯝ ꯇꯝꯍꯜꯂꯨ ꯇꯝꯍꯜꯂꯨ ꯑꯣ ꯑꯣ ꯐꯔꯦ ꯑꯉꯥꯡꯗꯨ ꯈꯔ ꯊꯨꯅ ꯑꯦꯠꯃꯤꯁꯟ ꯇꯧꯕꯤꯔꯣꯀꯣ ꯑꯥ ꯑꯥ ꯊꯝꯃꯒꯦ ꯊꯝꯃꯒꯦ